ꯍꯂꯣ ꯑꯥꯎ ꯁꯤ ꯁꯨꯆꯦꯇꯥ ꯕꯨꯛ ꯁ꯭ꯇꯣꯔ ꯑꯣꯏꯕꯤꯗꯣꯏꯔꯥ

ꯑꯩꯁꯦ ꯕꯨꯛ ꯈꯤꯇꯪ ꯍꯪꯖꯒꯦ ꯇꯧꯕꯅꯦꯀꯣ ꯑꯩꯈꯣꯏꯒꯤ ꯅꯣꯕꯦꯜꯒꯨꯝꯕꯁꯦ ꯂꯩꯅꯤꯀꯣ ꯑꯣ ꯕꯨꯛꯁꯦ ꯕꯨꯛ ꯇꯥꯏꯞ ꯂꯣꯏꯃꯛ ꯐꯪꯕꯤꯕ꯭ꯔꯥ ꯀꯣꯃꯤꯛ ꯑꯗꯒꯤ ꯅꯣꯕꯦꯜ ꯂꯣꯏꯅ ꯁꯨꯅꯕ ꯐꯪꯕꯤꯕ꯭ꯔꯥ ꯑꯣ ꯑꯩꯅ ꯄꯥꯝꯖꯔꯤꯁꯦ ꯑꯃ ꯅꯣꯕꯦꯜ ꯑꯃ ꯑꯥꯁꯇꯔꯗꯣ ꯑꯗꯨ ꯄꯥꯝꯖ ꯑꯗꯨ ꯑꯗꯨ ꯂꯩꯕꯤꯒꯗ꯭ꯔꯥ ꯑꯣ ꯑꯣꯀꯦ ꯑꯣ ꯍꯣꯝ ꯗꯤꯂꯤꯕꯔꯤꯒꯤ ꯑꯣꯞꯁꯟꯁꯨ ꯂꯩꯌꯦꯕ ꯀꯣ ꯑꯣ ꯀꯦ ꯑꯗꯨ ꯀꯩꯅꯣꯗ ꯑꯗꯨꯝ ꯌꯧꯅꯤꯀꯣ ꯁꯒꯣꯜꯕꯟ ꯑꯗꯨꯝ ꯌꯧꯅꯤꯀꯣ ꯁꯒꯣꯜꯕꯟꯗ ꯑꯗꯨꯝ ꯗꯤꯂꯤꯕꯔ ꯇꯧꯕꯤꯔꯛꯄ ꯌꯥꯅꯤꯀꯣ

ꯑꯣꯀꯦ ꯍꯣꯏ ꯑꯗꯨꯗꯤ ꯑꯩ ꯀꯩꯅꯣ ꯇꯧꯖꯔꯛꯑꯒꯦ ꯗꯤꯂꯤꯕꯔ ꯑꯦꯗ꯭ꯔꯦꯁꯇꯣ ꯑꯩ ꯊꯥꯖꯔꯛꯑꯒꯦ ꯑꯗꯨꯗ ꯑꯗꯨꯝ ꯗꯤꯂꯤꯕꯔꯤ ꯇꯧꯍꯟꯕꯤꯔꯛꯑꯣꯀꯣ ꯑꯣ ꯍꯣ ꯍꯣꯏ

ꯍꯣꯏ ꯌꯥꯏ ꯌꯥꯏ ꯑꯑꯣꯍ ꯑꯑꯣꯍ ꯊꯝꯖꯔꯒꯦ